ꯍꯣꯏ ꯑꯩ ꯇꯨꯔꯁꯤꯡ ꯇꯣꯏꯅ ꯆꯠꯂꯤ ꯑꯩꯅ ꯈ꯭ꯋꯥꯏꯗꯒꯤ ꯂꯝꯀꯣꯏꯕꯗ ꯄꯥꯝꯖꯕ ꯃꯐꯝꯁꯤꯡꯒꯤ ꯃꯅꯨꯡꯗ ꯒꯣꯋꯥꯁꯨ ꯑꯃꯅꯤ ꯃꯔꯝꯗꯤ ꯃꯐꯝ ꯑꯁꯤꯗ ꯂꯩꯔꯤꯕ ꯕꯤꯠꯁꯁꯤꯡ ꯑꯗꯨ ꯌꯦꯡꯕꯗ ꯌꯥꯝꯅ ꯐꯖꯩ ꯑꯗꯨꯝ ꯂꯩꯅꯤꯡꯗꯨꯅꯠꯇ ꯂꯩ ꯅꯨꯃꯤꯠ ꯊꯣꯛꯄꯒꯤ ꯐꯖꯔꯕ ꯚ꯭ꯌꯨꯁꯨ ꯎꯕ ꯐꯪꯉꯤ ꯅꯨꯃꯤꯠ ꯇꯥꯔꯛꯄꯒꯤ ꯐꯖꯔꯕ ꯚ꯭ꯌꯨꯁꯨ ꯍꯥꯏꯅꯤꯡꯉꯥꯏ ꯂꯩꯇꯅ ꯐꯖꯩ ꯕꯤꯠꯁꯀꯤ ꯃꯄꯥꯟꯗ ꯄꯣꯊꯥꯐꯝ ꯐꯖꯔꯕ ꯃꯔꯝ ꯆꯥꯅ ꯂꯩ ꯃꯐꯝꯗꯨꯗ ꯑꯇꯣꯞ ꯑꯇꯣꯞꯄ ꯇꯨꯔꯤꯁꯁꯤꯡ ꯊꯦꯡꯅꯗꯨꯅ ꯏꯟꯖꯣꯏ ꯇꯧꯃꯤꯟꯅꯩ ꯃꯐꯝ ꯑꯗꯨꯒꯤ ꯆꯠꯊꯣꯛ ꯆꯠꯁꯤꯟ ꯇꯧꯔꯤꯕ ꯂꯝꯕꯤꯗꯨꯒꯤ ꯌꯥꯝꯅ ꯂꯨ ꯅꯥꯟꯕ ꯐꯖꯕ ꯎꯁꯤꯡꯅ ꯂꯝꯕꯤꯒꯤ ꯅꯥꯛ ꯌꯦꯠꯇ ꯊꯥꯗꯨꯅ ꯎꯕꯗ ꯍꯦꯟꯅ ꯐꯖꯕ ꯑꯣꯏ ꯑꯩꯅ ꯀꯥꯂꯦꯟ ꯊꯥꯒꯤ ꯃꯇꯝꯗ ꯆꯠꯄꯅ ꯍꯦꯟꯅ ꯄꯥꯝꯃꯤ